ꯕꯦꯡꯗꯒꯤ ꯄꯩꯁꯥ ꯂꯥꯏꯅ ꯊꯥꯗꯣꯛ ꯊꯥꯖꯤꯟ ꯇꯧꯍꯟꯕ ꯌꯥꯏ ꯑꯗꯨꯒ ꯕꯦꯡꯗꯒꯤ ꯂꯣꯟ ꯂꯧꯕꯒꯤ ꯑꯌꯥꯕꯁꯨ ꯄꯤꯔꯤ ꯑꯗꯨꯒ ꯑꯩꯅ ꯕꯦꯡꯗ ꯈ꯭ꯋꯥꯏꯗꯒꯤ ꯆꯃꯝꯅꯕ ꯍꯥꯏꯔꯒꯗꯤ ꯑꯩꯅ ꯃꯤꯡ ꯏꯕ ꯑꯃꯗꯤ ꯐꯣꯟ ꯅꯝꯕꯔ ꯏꯕ ꯃꯇꯝꯗ ꯑꯩꯅꯗꯤ ꯆꯨꯝꯅ ꯏꯔꯝꯕ ꯑꯗꯨꯒ ꯍꯌꯦꯡ ꯋꯥꯏ ꯄꯥꯁꯕꯨꯛ ꯂꯥꯛꯄ ꯃꯇꯝꯗ ꯃꯤꯡ ꯂꯥꯟꯕ ꯐꯣꯟ ꯅꯝꯕꯔ ꯂꯥꯟꯕ ꯑꯁꯤ ꯃꯤꯌꯥꯝꯗ ꯇꯣꯏꯅ ꯊꯣꯛꯀꯜꯂꯤ ꯑꯩꯉꯣꯟꯗꯁꯨ ꯊꯣꯛꯏ ꯃꯁꯤꯅꯤ ꯑꯩꯒꯤ ꯆꯃꯝꯅꯕ ꯍꯥꯏꯔꯒꯗꯤ